ꯍꯜꯂꯣ

ꯎꯝ ꯏꯝꯥ ꯉꯥ ꯍꯦꯟꯇꯥꯛ ꯁꯦꯝꯕꯁꯦ ꯀꯔꯝ ꯍꯥꯏꯅ ꯁꯦꯝꯕ꯭ꯔꯥ ꯍꯥꯏꯕꯤꯌꯣ ꯎꯝ ꯎꯝ ꯑꯗꯨ ꯁꯨꯕꯗꯣ ꯑꯃꯨꯔꯛ ꯁꯨꯕꯗ ꯄꯨꯡ ꯀꯌꯥꯒꯨꯝꯕꯗꯤ ꯁꯨꯕ꯭ꯔꯥ ꯀꯗꯥꯏ ꯒ꯭ꯔꯥꯟꯗꯔꯗ ꯅꯠꯇꯕꯤꯗ ꯀꯗꯥꯏꯗ ꯇꯧꯒꯦꯔꯥ ꯒ꯭ꯔꯥꯏꯟꯗꯔ ꯑꯣꯏꯒꯦꯔ ꯑꯗꯨ ꯒ꯭ꯔꯥꯏꯟꯗꯔꯗ ꯑꯣꯏꯔꯁꯨ ꯌꯥꯒꯦꯔ ꯅꯠꯇ꯭ꯔꯒ ꯑꯩꯈꯣꯏꯒꯤ ꯃꯍꯧꯁꯥ

ꯑꯦ ꯍꯣꯏ ꯑꯩꯈꯣꯏꯗꯨ ꯍꯦꯟꯇꯥꯛ ꯉꯥ ꯍꯦꯟꯇꯥꯛ ꯁꯦꯝꯒꯦ ꯍꯥꯏꯔꯒ ꯍꯧꯖꯤꯛ ꯀꯥꯟꯁꯦ ꯉꯥꯁꯦ ꯃꯇꯝ ꯑꯣꯏꯕ꯭ꯔꯥꯀꯣ ꯍꯧꯖꯤꯛ ꯀꯥꯟꯁꯦ ꯁꯦꯝꯒꯦ ꯍꯥꯏꯅ ꯈꯜꯂ ꯂꯩꯕ ꯑꯗꯨ ꯁꯦꯝꯕꯗꯣ ꯀꯃꯥꯏꯅ ꯍꯧꯒꯦꯔꯥ ꯍꯥꯏꯕꯗꯨ ꯈꯪꯗꯕꯅꯤꯅ ꯀꯔꯤ ꯃꯇꯝꯒꯨꯝꯕꯗ ꯉꯥꯗꯨ ꯂꯩꯔꯒ ꯁꯦꯝꯅꯕ꯭ꯔꯥ

ꯑꯣ ꯑꯃꯨꯛꯀ ꯐꯧꯒꯗ꯭ꯔ ꯑꯗꯨꯗꯨ

ꯑꯦ ꯍꯣꯏ ꯍꯣꯏ ꯍꯣꯏ ꯍꯧꯖꯤꯛ ꯀꯥꯟꯗꯤ ꯉꯥ ꯑꯗꯨꯒꯨꯝꯕ ꯉꯥꯗꯤ ꯀꯦꯖꯤꯗ ꯀꯌꯥꯒꯨꯝꯕ ꯂꯩꯕ꯭ꯔꯀꯣ ꯑꯣ ꯍꯣꯏ ꯍꯣꯏ ꯑꯗꯨ ꯉꯥ ꯍꯟꯗꯛꯇꯨ ꯑꯩꯅ ꯁꯦꯝꯕꯗꯣ ꯀꯔꯝ ꯍꯥꯏꯅ ꯁꯦꯝꯕ꯭ꯔꯥ ꯍꯥꯏꯅ ꯈꯪꯅꯤꯡꯕ ꯀꯣꯜ ꯇꯧꯔꯥ ꯍꯪꯕꯅꯤꯗ ꯍꯣꯏ ꯍꯣꯏ ꯍꯟꯗꯛ ꯉꯥꯗꯨ ꯂꯧꯔꯒ ꯑꯗꯨ ꯉꯥ ꯍꯦꯟꯇꯥꯛꯇꯨ ꯊꯨꯝ ꯍꯥꯞꯄ꯭ꯔꯥ ꯍꯥꯞꯇ꯭ꯔꯥ ꯎꯝ ꯑꯗꯨꯝ ꯏꯁꯤꯡ ꯑꯁꯥꯕꯒ ꯉꯥ ꯍꯦꯟꯇꯥꯛ ꯉꯛꯇꯅꯤ ꯍꯥꯏꯕꯀꯣ ꯉꯥ ꯉꯛꯇꯅꯦ ꯍꯥꯏꯕ ꯏꯁꯤꯡ ꯑꯁꯥꯕꯒ

ꯎꯝ

ꯍꯣꯏ ꯍꯣꯏ ꯍꯣꯏ ꯌꯥꯝ ꯅꯨꯡꯉꯥꯏꯔꯦ ꯍꯣꯏ ꯍꯣꯏ ꯊꯝꯃꯦ